ꯍꯜꯂꯣ ꯎꯝ ꯎꯝ ꯑꯣ ꯍꯣꯏ ꯑꯩ ꯍꯥꯏꯖꯒꯦ ꯑꯩꯈꯣꯏꯒꯤ ꯀꯛꯆꯤꯡꯗ ꯇꯁꯦꯡꯅ ꯂꯥꯛꯑꯒꯗꯤ ꯁꯣꯝꯅ ꯌꯧꯔꯛꯇꯣꯏꯁꯤ ꯀꯛꯆꯤꯡ ꯕꯖꯥꯔꯁꯤ ꯍꯥꯟꯅ ꯊꯦꯡꯅꯔꯅꯤ ꯀꯛꯆꯤꯡ ꯕꯖꯥꯔ ꯊꯦꯡꯅꯔ ꯃꯇꯨꯡꯁꯤꯗ ꯁꯣꯝꯅ ꯈꯟꯒꯗꯧꯕꯁꯤ ꯍꯥꯏꯗꯤ ꯑꯗꯨꯝ ꯖꯁ ꯔꯦꯟꯗꯝ ꯑꯗꯨꯝ ꯂꯣꯀꯦꯜ ꯄꯥꯔꯁꯟ ꯑꯃꯗ ꯍꯪꯀꯥꯟꯗ ꯑꯗꯨꯝ ꯍꯥꯏꯔꯛꯑꯅꯤ ꯀꯛꯆꯤꯡꯒꯤ ꯒꯥꯔꯗꯦꯟ ꯍꯥꯏꯅ ꯀꯛꯆꯤꯡ ꯒꯥꯔꯗꯦꯟ ꯀꯛꯆꯤꯡ ꯒꯥꯔꯗꯦꯟꯁꯤꯗ ꯀꯣꯏꯕ ꯆꯠꯄ ꯌꯥꯏ ꯁꯤꯗ ꯀꯣꯏꯕ ꯆꯠꯄꯁꯤꯗ ꯃꯉꯣꯟꯗ ꯃꯅꯨꯡ ꯃꯥꯒꯤ ꯑꯗꯨꯝ ꯅꯨꯡꯉꯥꯏꯕ ꯑꯃꯅ ꯃꯥꯁꯤ ꯁꯤꯗꯒꯤ ꯑꯣꯇꯣ ꯇꯣꯡꯂꯒ ꯑꯗꯨꯝ ꯆꯤꯡꯈꯣꯡ ꯇꯝꯅ ꯍꯥꯏꯗꯤ ꯆꯤꯡꯈꯣꯡ ꯇꯝꯅ ꯑꯗꯨꯝ ꯆꯠꯂꯒ ꯑꯗꯨꯗ ꯑꯩꯈꯣꯏꯒꯤ ꯃꯍꯥꯗꯦꯕꯒꯤ ꯃꯨꯔꯇꯤ ꯀꯣ ꯍꯧꯖꯤꯛꯀꯤ ꯆꯤꯡꯁꯤꯗ ꯂꯩꯔꯤꯁꯦ ꯑꯗꯒꯤ ꯄꯥꯈꯪꯕꯒꯤ ꯂꯥꯏꯁꯪ ꯑꯗꯨꯒꯨꯝꯕ ꯃꯩꯇꯩꯒꯤ ꯂꯥꯏꯁꯤꯡꯅ ꯆꯤꯡꯕ ꯑꯩꯈꯣꯏ ꯑꯗꯨꯝ ꯑꯗꯨꯝ ꯊꯦꯡꯅꯒꯅꯤ ꯁꯤꯃ ꯆꯠꯄ ꯌꯥꯔꯦ ꯑꯗꯒꯤ ꯑꯅꯤꯁꯨꯕꯗ ꯑꯩꯈꯣꯏꯒꯤ ꯂꯝꯈꯥꯏ ꯍꯥꯏꯅ ꯖꯒꯥ ꯑꯃ ꯂꯩ ꯑꯗꯨ ꯁꯣꯝꯗ ꯁꯨꯝ ꯂꯥꯛ ꯀꯥꯟꯗꯁꯨ ꯊꯦꯡꯅꯔꯝꯒꯅꯤ ꯖꯒꯥꯗꯣ ꯑꯗꯨꯗꯒꯤ ꯈꯤꯖꯤꯛ ꯍꯥꯏꯒꯠꯂꯒ ꯉꯥ ꯌꯣꯛꯐꯝ ꯄꯨꯈ꯭ꯔꯤ ꯑꯆꯧꯕ ꯑꯃ ꯂꯩ ꯁꯤꯗ ꯑꯩꯈꯣꯏꯅ ꯑꯗꯨꯝ ꯉꯥ ꯃꯆꯤꯟꯖꯥꯛ ꯊꯥꯗꯔꯒ ꯉꯥꯁꯤ ꯃꯌꯥꯝ ꯃꯌꯥꯝ ꯃꯌꯥꯝ ꯃꯌꯥꯝ ꯃꯆꯤꯟꯖꯥꯛ ꯆꯥꯔꯒ ꯌꯦꯡꯕꯁꯨ ꯑꯗꯨꯝ ꯆꯠꯅꯩ ꯁꯤꯃ ꯑꯅꯤꯁꯨꯕ ꯂꯩꯔꯦ ꯑꯗꯒꯤ ꯑꯍꯨꯝ ꯁꯨꯕꯗ ꯂꯩꯐꯝꯒꯤ ꯑꯣꯏꯅ ꯍꯥꯏꯔꯒꯗꯤ ꯁꯣꯝꯒꯤ ꯈꯪꯅꯕ ꯂꯩꯔꯒꯗꯤ ꯈꯪꯅꯕꯗꯨꯗ ꯍꯪꯅꯔꯒ ꯈꯪꯅꯕꯒꯤ ꯌꯨꯝꯗ ꯑꯗꯨꯝ ꯅꯣꯡꯃꯒꯤ ꯑꯣꯏꯔꯣ ꯑꯗꯨꯒ ꯊꯤꯃꯤꯟꯅꯕ ꯌꯥꯒꯅꯤ ꯅꯠꯇ꯭ꯔꯒꯅ ꯀꯔꯤꯒꯨꯝꯕ ꯍꯥꯏꯗꯤ ꯅꯨꯃꯤꯠ ꯅꯤꯅꯤ ꯍꯨꯝꯅꯤꯁꯦ ꯁꯣꯝꯅ ꯂꯩꯒꯦ ꯍꯥꯏꯔꯇꯥꯒꯗꯤ ꯁꯤꯗꯗꯤ ꯊꯣꯏꯗꯣꯛꯄ ꯈꯨꯗꯣꯡ ꯍꯥꯏꯗꯤ ꯈꯨꯗꯣꯡ ꯆꯥꯕ ꯍꯣꯇꯦꯜ ꯑꯣꯏꯅꯗꯤ ꯐꯨꯗ ꯑꯦꯟ ꯂꯣꯗꯖꯤꯡ ꯌꯥꯎꯕ ꯍꯣꯇꯦꯜ ꯑꯣꯏꯅꯗꯤ ꯂꯝꯈꯥꯏꯗꯅ ꯐꯅꯦꯅ ꯈꯜꯂꯤ ꯂꯝꯈꯥꯏꯗ ꯑꯗꯨꯒꯨꯝꯕ ꯃꯣꯏ ꯐꯦꯁꯤꯂꯤꯇꯤꯁ ꯂꯩꯕ ꯍꯣꯇꯦꯜ ꯈꯔ ꯑꯗꯨꯝ ꯂꯩ ꯑꯗꯨ ꯑꯗꯨꯗ ꯑꯗꯨꯝ ꯀꯟꯇꯦꯛ ꯇꯧꯕ ꯑꯗꯨꯝ ꯌꯥꯅꯤ ꯑꯗꯨꯒ ꯁꯣꯝꯅ ꯑꯇꯣꯞꯄ ꯀꯔꯤ ꯍꯥꯏꯗꯤ ꯍꯪꯅꯤꯡꯕ ꯂꯩꯔꯗꯤ ꯀꯥꯛꯆꯤꯡ ꯃꯅꯨꯡꯒꯤ ꯀꯣꯏꯒꯦꯅ ꯍꯥꯏꯔꯒꯗꯤ ꯑꯗꯨꯝ ꯇꯨꯔꯤꯁ ꯇꯨꯔꯤꯁ ꯒꯥꯏꯗ ꯑꯣꯏ ꯍꯥꯏꯗꯤ ꯑꯗꯨꯒꯤ ꯑꯣꯏꯅꯗꯤ ꯇꯁꯦꯡꯅꯗꯤ ꯀꯣꯛ ꯊꯤ ꯀꯥꯟꯗꯗꯤ ꯐꯪꯉꯔꯣꯏ ꯑꯗꯨꯅ ꯑꯩꯉꯣꯟꯗ ꯑꯗꯨꯝ ꯀꯟꯇꯦꯛ ꯇꯧꯕꯤꯔꯛꯑꯣ ꯑꯩꯅ ꯑꯗꯨꯝ ꯃꯇꯦꯡ ꯄꯥꯡꯖꯒꯦ ꯁꯣꯝꯒꯤ ꯇꯨꯔꯤꯁ ꯒꯥꯏꯗꯇꯣ ꯁꯣꯝꯗ ꯍꯥꯏꯗꯤ ꯌꯥꯝ ꯑꯗꯨꯝ ꯊꯤꯒꯦ ꯍꯥꯏꯕꯗꯣ ꯀꯣꯛ ꯐꯪꯉꯣꯏ ꯑꯗꯨꯅ ꯑꯩꯉꯣꯟꯗ ꯃꯇꯦꯡ ꯑꯩꯅ ꯃꯇꯦꯡ ꯑꯗꯨꯝ ꯄꯥꯡꯖꯒꯦ ꯍꯧꯖꯤꯛꯀꯤ ꯇꯨꯔꯤꯁ ꯒꯥꯏꯗꯇꯨ ꯁꯣꯏꯗꯅ ꯐꯪꯒꯅꯤꯗ ꯍꯥꯏꯖꯒꯦ ꯍꯣꯏ ꯍꯣꯏ ꯑꯗꯨꯝ ꯃꯇꯝ ꯆꯨꯞꯄꯗ ꯇꯧꯔꯛꯑꯣ ꯑꯩ ꯑꯗꯨꯝ ꯔꯦꯗꯤ ꯂꯩ